ꯑꯣꯖꯥ ꯑꯩꯁꯦ ꯑꯣꯖꯥ ꯈꯣꯏꯒꯤ ꯁ꯭ꯀꯨꯜꯗ ꯍꯟꯗꯛꯇ ꯅꯧꯅ ꯃꯤꯡ ꯆꯟꯖꯕꯅꯦꯕ ꯑꯗꯣ ꯑꯣꯖꯥ ꯑꯩꯁꯦ ꯑꯩꯒꯤ ꯑꯦꯝꯁꯦ ꯒ꯭ꯔꯦꯖꯨꯌꯦꯁꯟ ꯂꯣꯏꯔꯒ ꯑꯥꯏ ꯑꯦꯁ ꯊꯥꯒꯦꯅ ꯈꯜꯂꯦ ꯑꯗꯣ ꯑꯣꯖꯥ ꯈꯣꯏ ꯁ꯭ꯀꯨꯜꯗ ꯍꯥꯏꯕꯗꯤ ꯑꯣꯖꯥꯅ ꯀꯔꯤ ꯀꯔꯤ ꯃꯇꯦꯡ ꯄꯥꯡꯗꯣꯏꯅꯣ ꯈꯣꯠꯇꯣꯏꯅꯣ ꯑꯗꯨ ꯑꯣꯖꯥꯗ ꯍꯥꯏꯕꯗꯤ ꯈꯤꯇꯪ ꯗꯤꯇꯦꯜꯁꯇꯣ ꯑꯩꯅ ꯂꯧꯅꯤꯡꯕ ꯑꯗꯨꯒꯤ ꯑꯣꯖꯥꯗ ꯐꯣꯟ ꯇꯧꯔꯛꯄ ꯌꯥꯝ ꯅꯨꯡꯉꯥꯏꯖꯔꯦ ꯑꯣꯖꯥꯅ ꯑꯗꯨ ꯃꯃꯜ ꯂꯩꯔꯕ ꯋꯥ ꯄꯥꯎꯇꯥꯛ ꯃꯌꯥꯝ ꯑꯃ ꯄꯤꯕꯤꯔꯦ ꯑꯣꯖꯥꯅ ꯍꯥꯏꯕꯗꯨ ꯑꯩ ꯇꯨꯡ ꯀꯣꯏꯅ ꯑꯗꯨꯝ ꯏꯜꯂꯒ ꯆꯠꯆꯕ ꯉꯝꯖꯕ ꯑꯣꯏꯖꯒꯦ ꯑꯣꯖꯥ ꯊꯝꯖꯔꯒꯦ ꯑꯗꯨꯏꯗꯤ ꯍꯣꯏ